ꯇ꯭ꯋꯦꯟꯇꯤ ꯊ꯭ꯔꯤ ꯃꯦ ꯇꯨ ꯊꯥꯎꯖꯟ ꯁꯤꯛꯁ ꯐꯣꯔ ꯑꯦꯄ꯭ꯔꯤꯜ ꯇꯨ ꯊꯥꯎꯖꯟ ꯑꯥꯏꯠ ꯑꯩꯠꯇꯤꯟ ꯁꯦꯞꯇꯦꯝꯕꯔ ꯇꯨ ꯊꯥꯎꯖꯟ ꯇꯦꯟ ꯇ꯭ꯋꯦꯟꯇꯤ ꯖꯟꯅꯋꯥꯔꯤ ꯇꯨ ꯊꯥꯎꯖꯟ ꯇꯨꯌꯦꯐ ꯁꯕꯦꯟ ꯃꯥꯔꯆ ꯇꯨ ꯊꯥꯎꯖꯟ ꯑꯥꯏꯇꯤꯟ